ꯍꯦꯜꯂꯣ ꯇꯥꯏꯌꯦ ꯑꯧ ꯇꯥꯏꯌꯦ

ꯏꯃꯥ ꯅꯪ ꯀꯔꯝ ꯀꯥꯟꯗ ꯂꯥꯛꯇꯣꯏꯕ ꯑꯩꯕꯨꯗꯤ ꯑꯗꯨꯝ ꯁꯪꯉꯤꯅꯦ ꯑꯧ ꯍꯌꯦꯡ ꯂꯥꯛꯀꯦ ꯅꯪ ꯍꯧꯖꯤꯛ ꯀꯥꯏꯗ ꯂꯩꯔꯝꯅꯣ ꯏꯍꯦ ꯍꯣ ꯑꯗꯣ ꯅꯪ ꯍꯌꯦꯡ ꯄꯨꯡ ꯀꯌꯥꯗ ꯌꯧꯔꯛꯀꯦ ꯍꯥꯏꯅꯣ

ꯑꯥ ꯑꯦ ꯑꯗꯨꯗꯤ ꯀꯩꯅꯣ ꯇꯧꯔꯣꯁꯦ ꯑꯩꯈꯣꯏ ꯂꯣꯛꯇꯥꯛꯇꯣ ꯑꯗꯨꯗ ꯆꯠꯂꯁꯦ ꯑꯩꯁꯨ ꯍꯥꯏꯗꯤ ꯆꯠꯇꯕ ꯐꯅ ꯀꯨꯏꯔꯦ ꯅꯪ ꯂꯥꯛꯑꯀꯥꯟꯗ ꯄꯨꯂꯞ ꯌꯦꯡꯃꯤꯟꯅꯔꯨꯔꯁꯦ ꯂꯣꯛꯇꯥꯛꯇ ꯌꯥꯔꯕ ꯑꯥ ꯑꯁ ꯍꯧꯖꯤꯛꯇꯤ ꯂꯣꯛꯇꯥꯛ ꯎꯝ ꯎꯝ ꯎꯝ ꯀꯩꯅꯣ ꯇꯧꯔꯁꯦ ꯀꯔꯥꯡꯁꯨ ꯆꯪꯉꯁꯦ ꯑꯗꯒꯤ ꯃꯣꯏ ꯊꯥꯡꯒꯗꯁꯨ ꯆꯪꯉꯁꯦ ꯂꯣꯛꯇꯥꯛꯇꯁꯨ ꯃꯣꯇꯔ ꯕꯣꯠꯀ ꯍꯥꯟꯅꯗꯤ ꯍꯤ ꯍꯣꯜꯂꯝꯗ꯭ꯔꯣ ꯍꯧꯖꯤꯛꯇꯤ ꯑꯅꯧ ꯑꯅꯧꯕ ꯃꯌꯥꯝ ꯑꯃ ꯂꯩꯗ ꯃꯣꯇꯔ ꯕꯣꯠꯀ ꯇꯣꯡꯗ ꯑꯗꯒꯤ ꯃꯌꯥꯝ ꯈꯪꯗꯦ ꯌꯥꯝ ꯅꯨꯡꯉꯥꯏꯔꯦ ꯍꯥꯏꯇꯥꯔꯦ ꯑꯗꯨꯗ ꯏꯕꯅꯤ ꯍꯌꯦꯡ ꯀꯣꯏꯔꯨꯔꯁꯦ ꯑꯗꯣ ꯅꯪ ꯀꯅꯥ ꯀꯅꯥ ꯅꯊꯟꯗꯔꯣ ꯀꯅꯥ ꯀꯅꯥꯅꯣ ꯑꯥ ꯑꯥ ꯑꯗꯣ ꯆꯥꯛ ꯏꯁꯤꯡꯗꯣ ꯇꯧꯔꯝꯃꯒꯦ ꯎꯝ ꯎꯝ ꯇꯧꯗꯦ ꯇꯧꯗꯦ ꯑꯃꯃꯝꯅꯦ ꯑꯗꯨꯁꯨ ꯆꯠꯅꯤꯡꯕ꯭ꯔꯣ ꯅꯪ ꯑꯦ ꯑꯗꯨꯁꯨ ꯆꯠꯂꯁꯤ ꯑꯗꯨꯑꯣꯏꯗꯤ ꯀꯩꯅꯣꯗ ꯅꯠꯇꯦꯅꯦ ꯂꯣꯛꯇꯥꯛꯇ ꯅꯠꯇ꯭ꯔꯦꯅꯦ ꯆꯪꯕ ꯌꯥꯕ ꯃꯐꯝ ꯃꯌꯥꯝ ꯑꯃ ꯂꯩꯕꯨ ꯑꯅꯧ ꯑꯅꯧꯕ ꯑꯗꯨꯗꯁꯨ ꯑꯗꯨꯝ ꯀꯣꯛ ꯆꯪꯉꯨꯔꯁꯤꯅꯦ ꯆꯪꯉꯨꯔꯁꯤ ꯀꯣ ꯂꯣꯛꯇꯥꯛꯇ ꯆꯠꯁꯦ ꯂꯣꯛꯇꯥꯛꯀꯤ ꯍꯧꯖꯤꯛꯀꯥꯟꯒꯤ ꯃꯣꯏꯅ ꯍꯤ ꯊꯣꯡꯉꯒ ꯉꯥ ꯐꯥꯕ ꯊꯥꯡꯒꯗ ꯊꯥꯡꯒꯗ ꯑꯪ ꯊꯥꯡꯒ ꯍꯥꯟꯅ ꯆꯪꯉꯁꯦꯕꯀꯣ ꯊꯥꯡꯒꯗ ꯃꯣꯏꯒꯤ ꯍꯥꯏꯗꯤ ꯏꯃꯥꯉꯩꯅ ꯍꯤ ꯍꯣꯜꯂꯒ ꯉꯥ ꯐꯥꯕꯒꯤ ꯃꯑꯣꯡ ꯇꯁꯦꯡꯅ ꯍꯥꯏꯔꯒ ꯑꯩꯁꯨ ꯀꯨꯏꯔꯦꯕꯀꯣ ꯊꯥꯡꯒꯁꯤ ꯆꯠꯈꯤꯗꯕꯁꯦ ꯑꯗꯩ ꯃꯈꯣꯏꯁꯤ ꯍꯧꯖꯤꯛ ꯐꯖ ꯐꯖꯕ ꯃꯐꯝ ꯑꯗꯨꯏ ꯃꯅꯨꯡꯗꯨꯗꯀꯣ ꯑꯩꯈꯣꯏ ꯌꯨꯝ ꯑꯣꯏꯅ ꯔꯦꯁꯇꯣꯔꯦꯟꯒꯤ ꯇꯥꯏꯞꯇ ꯃꯤ ꯐꯣꯔꯦꯟꯅꯔꯒ ꯂꯥꯛꯑꯀꯥꯟꯗ ꯍꯥꯏꯗꯤ ꯍꯤꯞꯄ ꯇꯨꯝꯕ ꯆꯥꯕ ꯌꯥꯕ ꯃꯐꯝ ꯖꯒꯥ ꯐꯖ ꯐꯖꯕ ꯃꯌꯥꯝ ꯑꯃꯁꯨ ꯍꯧꯖꯤꯛ ꯀꯥꯟꯗꯤ ꯁꯦꯝꯒꯠꯈ꯭ꯔꯕꯅꯦꯕꯀꯣ ꯍꯥꯏꯗꯤ ꯅꯨꯡꯗꯥꯡ ꯃꯇꯝꯗꯁꯨ ꯀꯤꯅꯤꯉꯥꯏꯗꯤ ꯑꯣꯏꯗ꯭ꯔꯦꯕ ꯑꯗꯨꯏ ꯃꯐꯝꯗꯨꯗ ꯆꯠꯂꯒ ꯑꯩꯈꯣꯏ ꯍꯥꯏꯗꯤ ꯀꯔꯤ ꯀꯔꯤ ꯑꯅꯧꯕ ꯀꯃꯥꯏꯅ ꯇꯧꯒꯗꯒꯦ ꯍꯥꯏꯗꯤ ꯂꯣꯛꯇꯥꯛꯀꯤ ꯐꯖꯕ ꯅꯪꯁꯨ ꯎꯗ ꯀꯨꯏꯔꯝꯃꯅꯦꯕ ꯑꯗꯣ ꯑꯗꯨ ꯑꯗꯨ ꯍꯥꯟꯅ ꯌꯦꯡꯊꯣꯛꯎꯔꯁꯤ ꯑꯣ ꯍꯣꯏ ꯊꯝꯃꯦ ꯊꯝꯃꯦ